ꯑꯩꯅ ꯌꯦꯡꯕꯗ ꯃꯅꯤꯀꯨꯝꯍꯩ ꯑꯁꯤ ꯌꯥꯝꯅ ꯅꯨꯡꯉꯥꯏꯕ ꯑꯗꯨꯝꯕ ꯌꯥꯝꯅ ꯏꯟꯇꯔꯦꯁꯇꯤꯡ ꯑꯣꯏꯕ ꯑꯃꯈꯛꯇꯪ ꯑꯣꯏ ꯑꯗꯨꯒ ꯌꯥꯝꯅ ꯀꯜꯆꯔꯗ ꯆꯥꯎꯈꯠꯄ ꯃꯑꯣꯡ ꯃꯇꯧꯒꯤ ꯃꯃꯤ ꯑꯃꯁꯨ ꯎꯏ ꯑꯗꯨꯒ ꯑꯩꯅ ꯌꯥꯝꯅ ꯄꯥꯝꯖꯕ ꯍꯥꯏꯔꯒꯗꯤ ꯃꯍꯥꯛꯅ ꯁꯛꯇꯣꯔꯛꯄ ꯃꯥꯒꯤ ꯈꯣꯟꯖꯦꯜ ꯃꯥꯒꯤ ꯏꯁꯩ ꯃꯌꯦꯛ ꯃꯥꯒꯤ ꯚꯣꯏꯁ ꯑꯩꯈꯣꯏ ꯇꯥꯕꯗ ꯌꯥꯝꯅ ꯑꯩꯉꯣꯟꯗ ꯄꯨꯛꯅꯤꯡ ꯍꯨꯕ ꯇꯥꯅꯤꯡꯕ ꯑꯗꯨꯝ ꯐꯥꯎꯕ ꯑꯗꯨꯒꯤ ꯋꯥꯈꯜꯂꯣꯟꯗꯣ ꯑꯩꯉꯣꯟꯗ ꯂꯩꯕꯒꯤ ꯃꯍꯥꯛꯄꯨ ꯄꯥꯝꯖꯕꯅꯤ